ꯍꯜꯂꯣ ꯑꯩ ꯑꯩꯗꯨ ꯀꯔꯤꯗꯒꯤꯅꯦ ꯕꯦꯡꯒ꯭ꯂꯣꯔꯗꯒꯤꯅꯦꯕꯀꯣ ꯑꯗꯨ ꯑꯩꯁꯤ ꯅꯨꯃꯤꯠ ꯃꯉꯥꯅꯤꯒꯤ ꯃꯅꯤꯄꯨꯔꯗ ꯊꯣꯛꯂꯛꯀꯅꯦꯕ ꯑꯗꯣ ꯑꯩꯁꯦ ꯃꯅꯤꯄꯨꯔꯒꯤ ꯆꯥꯛ ꯑꯦꯟꯁꯥꯡ ꯆꯥꯛ ꯍꯥꯏꯕꯗꯤ ꯆꯥꯛꯇꯨꯕꯨꯗꯤ ꯑꯗꯨꯝ ꯆꯞ ꯃꯥꯟꯅꯔꯅꯤꯗ ꯑꯗꯣ ꯑꯩ ꯂꯣꯀꯦꯜꯒꯤ ꯃꯣꯏꯒꯤ

ꯑꯗꯨ ꯅꯣꯏ ꯏꯔꯣꯟꯕ ꯈꯨꯠ ꯏꯔꯣꯟꯕꯅ ꯂꯩ ꯍꯥꯏꯌꯦꯕ ꯃꯅꯤꯄꯨꯔꯒꯤꯀꯣ ꯑꯩ ꯑꯃꯨꯛꯁꯨ ꯆꯥꯔꯦꯕ ꯌꯥꯝ ꯍꯥꯎꯋꯦꯕ ꯑꯗꯨ ꯏꯔꯣꯟꯕꯗꯨ ꯀꯔꯤ ꯀꯔꯤ ꯍꯥꯞꯄꯤꯒꯦ ꯎꯝ ꯑꯗꯨꯅꯦ ꯍꯥꯏꯁꯦ ꯍꯣꯏ ꯑꯗꯨ ꯅꯨꯃꯤꯠ ꯃꯉꯥꯅꯤꯅꯦꯕ ꯑꯩꯅ ꯂꯩꯗꯣꯏꯁꯦ ꯑꯗꯨ ꯅꯨꯃꯤꯠ ꯃꯉꯥꯅꯤ ꯂꯩꯕꯗꯨꯗꯅꯦ ꯑꯩꯒꯤ ꯑꯩꯅ ꯆꯥꯅꯤꯡꯕ ꯑꯦꯟꯁꯥꯡꯁꯦ ꯑꯗꯒꯤ ꯂꯝꯁꯨ ꯀꯣꯏꯅꯤꯡꯉꯦ ꯑꯗꯨꯒ ꯑꯦꯟꯁꯥꯡ ꯀꯔꯤ ꯍꯥꯏꯕ ꯇꯥꯔꯦ ꯑꯩꯗꯤ ꯌꯣꯡꯆꯥꯛꯁꯤ ꯌꯣꯡꯆꯥꯛ ꯆꯥꯅꯤꯡꯉꯦꯕ ꯉꯥꯔꯤꯒꯨꯝꯕ ꯑꯗꯒꯤ ꯂꯩꯗꯅ ꯑꯗꯒꯤ ꯁꯤꯒꯨꯝꯕꯁꯤ ꯆꯥꯅꯤꯡꯉꯦꯕ ꯁꯨꯝ ꯃꯄꯥꯟꯗꯗꯤ ꯑꯩꯈꯣꯏ ꯑꯗꯨꯒꯨꯝꯕꯗꯨ ꯆꯥꯕꯗꯨ ꯐꯪꯗ꯭ꯔꯦꯕ ꯑꯗꯨꯅ ꯑꯗꯨꯒꯤ ꯑꯩꯁꯨ ꯆꯥꯅꯤꯡꯕ ꯎꯝ ꯎꯝ ꯑꯗꯒꯤ ꯉꯥ ꯑꯇꯦꯛꯄ ꯐ꯭ꯔꯤꯖꯇ ꯊꯝꯗꯕ ꯉꯥꯒꯨꯝꯕ ꯑꯗꯒꯤ ꯂꯩꯗꯅ ꯍꯪꯒꯥꯝ ꯆꯝꯐꯨꯠ ꯆꯝꯊꯣꯡ ꯑꯗ ꯀꯥꯡꯁꯣꯏꯒꯨꯝꯕꯗꯨ ꯆꯥꯅꯤꯡꯉꯦꯕꯀꯣ ꯑꯗꯨꯏꯗꯨ ꯑꯗꯨ ꯑꯇꯩ ꯑꯇꯩꯗꯤ ꯑꯩꯅ ꯈꯪꯗꯕ ꯑꯦꯟꯁꯥꯡ ꯀꯔꯤ ꯀꯔꯤ ꯂꯩꯕꯒꯦ ꯏꯆꯦꯅ ꯑꯃꯨꯛꯇ ꯍꯥꯏꯔꯛꯎꯅꯦ ꯑꯗꯨ ꯂꯣꯏꯅ ꯑꯝꯇ ꯄꯨꯊꯣꯛꯄꯤꯔꯒ ꯑꯩ ꯆꯥꯒꯗꯕꯅꯤꯅꯦ ꯅꯨꯃꯤꯠ ꯃꯉꯥꯅꯤ ꯂꯩꯕꯁꯦ ꯑꯩ ꯆꯥꯊꯒꯦꯅꯦ

ꯍꯣꯏ ꯑꯗꯨꯅꯦ ꯍꯥꯏꯁꯦ ꯑꯗꯨ ꯑꯩ ꯄꯨꯡꯁꯤꯁꯨ ꯀꯌꯥ ꯇꯥꯈ꯭ꯔꯕ ꯖꯥꯠꯅꯣ ꯈꯪꯗꯦꯗ ꯑꯗꯨꯅ ꯑꯩꯁꯦ ꯉꯥꯏꯍꯥꯛ ꯍꯌꯦꯡ ꯑꯃꯨꯛꯁꯨ ꯐꯣꯟꯁꯦ ꯇꯧꯔꯛꯀꯦ ꯑꯗꯨ ꯑꯩ ꯍꯧꯖꯤꯛ ꯍꯪꯂꯤꯉꯩꯁꯤꯗ ꯈꯔ ꯌꯥꯝꯅ ꯍꯪꯍꯧꯔꯒꯦꯕꯀꯣ ꯎꯝ ꯑꯗꯣ ꯀꯔꯤ ꯑꯩꯈꯣꯏꯒꯤ ꯑꯗꯨ ꯌꯣꯡꯆꯥꯛꯅꯦ ꯃꯔꯨ ꯇꯣꯡꯗꯕ ꯁꯨꯝ ꯁꯤꯡꯖꯨ ꯍꯦꯛ ꯆꯥꯕ ꯌꯥꯕ ꯄꯣꯠꯇꯣ ꯑꯗꯨ ꯈꯤꯇꯪ ꯊꯝꯂꯝꯕ ꯌꯥꯒꯗ꯭ꯔꯥ ꯃꯔꯨ ꯇꯣꯡꯗ꯭ꯔꯤꯉꯩꯗ ꯁꯨꯝ ꯍꯦꯛꯇꯣꯛꯂꯒ ꯊꯝꯕꯗꯨ ꯑꯩ ꯂꯥꯛꯄ ꯃꯇꯝꯗꯨꯗ ꯆꯥꯕꯗ ꯍꯥꯎꯒꯗ꯭ꯔꯕ ꯐ꯭ꯔꯤꯖꯇ ꯊꯝꯂꯝꯃꯣ ꯑꯗꯨꯗꯤ ꯌꯥꯅꯕꯀꯣ ꯍꯜꯂꯣ ꯇꯥꯏ ꯇꯥꯏ ꯑꯩꯈꯣꯏ ꯅꯣꯡꯃꯗ ꯂꯨꯄꯥ ꯂꯤꯁꯤꯡ ꯃꯉꯥ ꯃꯉꯥ ꯅꯣꯡꯃꯗ ꯅꯠꯇꯦ ꯊꯥꯗ ꯂꯤꯁꯤꯡ ꯃꯉꯥꯅꯦꯕ ꯑꯩꯒꯤꯁꯦ ꯑꯗꯨ ꯅꯣꯡꯃꯗꯗꯤ ꯀꯌꯥ ꯆꯤꯡꯕꯅꯣꯗꯤ ꯈꯪꯗꯦ ꯃꯅꯤꯄꯨꯔꯗ ꯂꯥꯛꯄꯗꯗꯤ ꯅꯈꯣꯏꯗ ꯂꯩꯔꯅꯤꯗꯅ ꯅꯈꯣꯏꯗ ꯂꯩꯕꯗꯗꯤ ꯑꯩ ꯚꯔꯥ ꯇꯤꯡꯂꯔꯣꯏꯗꯅ ꯑꯗꯨꯁꯨ ꯚꯔꯥ ꯂꯧꯈꯤꯒꯦ ꯍꯥꯏꯔꯤꯕ꯭ꯔꯣꯕ ꯎꯝ ꯑꯣ ꯑꯗꯨꯅꯦ ꯑꯩꯁꯨ ꯈꯜꯂꯤ ꯑꯗꯨ ꯚꯔꯥ ꯄꯤꯒꯗꯧ ꯃꯍꯨꯠꯇꯨꯅ ꯑꯦꯟꯁꯥꯡ ꯑꯣꯏꯅ ꯂꯩꯔꯁꯦꯕ ꯑꯍꯥꯎ ꯑꯍꯥꯎꯕꯗꯨ ꯆꯥꯊꯣꯛꯁꯦꯕ ꯎꯝ ꯑꯗꯨ ꯍꯟꯗꯛ ꯇꯥꯡ ꯃꯉꯥꯁꯤꯗꯕꯨꯗꯤ ꯑꯩ ꯂꯥꯛꯂꯅꯦꯕ ꯑꯣ ꯐꯔꯦ ꯑꯗꯨꯗꯤ ꯊꯝꯂꯒꯦ ꯑꯩꯗꯣ

ꯅꯨꯃꯤꯠ ꯅꯤꯅꯤ ꯍꯨꯝꯅꯤ ꯂꯩꯔꯒ ꯐꯣꯟ ꯑꯃꯨꯛ ꯇꯧꯔꯒꯦ ꯑꯗꯨꯗ ꯑꯃꯨꯛ ꯄꯥꯎ ꯐꯥꯎꯅꯔꯁꯤ ꯃꯔꯤꯅꯦ ꯃꯔꯤ

ꯎꯝ ꯍꯣꯏ ꯍꯣꯏ ꯍꯣꯏ

ꯐ꯭ꯂꯥꯏꯠꯇ ꯑꯣꯏꯅ ꯂꯥꯛꯂꯒꯦ ꯃꯊꯛꯇ ꯂꯥꯛꯄꯅ ꯐꯔꯦꯕ ꯑꯉꯥꯡꯁꯤꯡꯁꯤꯒ ꯅꯨꯡꯉꯥꯏꯇꯦꯕ ꯎꯝ